ꯑꯥ ꯍꯜꯂꯣ ꯁꯥꯔ ꯑꯩ ꯅꯨꯄꯤ ꯂꯤꯐ ꯂꯧꯒꯦꯅ ꯂꯤꯐ ꯄꯥꯏꯒꯦꯅ ꯅꯪꯕꯨ ꯀꯣꯜ ꯇꯧꯕꯅꯤ ꯑꯩꯗꯣ ꯅꯥꯔ ꯂꯩꯕ ꯍꯛꯆꯥꯡ ꯉꯝꯗ꯭ꯔꯕ ꯑꯗꯣ ꯉꯁꯤ ꯑꯩꯕꯨ ꯂꯤꯐ ꯄꯤꯌꯣ ꯍꯥꯏꯅ ꯀꯣꯜ ꯇꯧꯔꯛꯄ ꯑꯩꯗꯣ ꯅꯥꯔꯒ ꯍꯛꯆꯥꯡ ꯉꯝꯗꯕꯀꯣ ꯑꯗꯨꯒꯤ ꯂꯥꯛꯄ ꯉꯝꯗꯕ ꯑꯗꯨꯒꯤ ꯂꯤꯐ ꯄꯥꯏꯒꯦꯅ ꯎꯝ ꯏꯃꯥ ꯏꯄꯥ ꯂꯩꯇꯦ ꯏꯆꯦꯒ ꯂꯩꯌꯦ ꯑꯗꯣ ꯍꯧꯖꯤꯛ ꯏꯆꯦꯗꯤ ꯂꯩꯇꯦ ꯃꯊꯟ ꯊꯣꯛꯈ꯭ꯔꯦ ꯍꯧꯖꯤꯛ ꯑꯩ ꯏꯊꯟꯇ ꯂꯩꯌꯦ ꯍꯣꯏ ꯍꯣꯏ

ꯍꯣꯏ ꯍꯣꯏ ꯏꯆꯦ ꯄꯥꯏꯔ ꯂꯥꯛꯀꯦ ꯍꯣꯏ

ꯍꯣꯏ ꯍꯣꯏ ꯈꯪꯉꯦ ꯑꯣ ꯏꯪꯂꯤꯁ

ꯍꯣꯏ ꯑꯗꯨꯗꯤ ꯌꯥꯝ ꯅꯨꯡꯉꯥꯏꯔꯦꯀꯣ